ꯍꯂꯣ ꯁꯤ ꯁꯤ ꯇꯣꯝꯕ ꯅꯠꯇ꯭ꯔꯣ ꯏꯝꯐꯥꯜ ꯀꯦꯞꯀꯤ ꯑꯩ ꯁꯕꯤꯔꯅꯦ ꯉꯔꯥꯡ ꯄꯨꯡ ꯇꯔꯥꯃꯥꯊꯣꯏ ꯃꯈꯥꯏꯗ ꯑꯩꯅ ꯀꯣꯜ ꯇꯧꯈꯤꯕꯗꯨꯅꯦ ꯑꯣꯔꯗꯔ ꯇꯧꯈꯤꯕꯗꯨꯅꯦ ꯑꯗꯣ ꯍꯧꯖꯤꯛꯐꯥꯎ ꯂꯥꯛꯇ꯭ꯔꯤꯁꯤ ꯀꯩꯒꯤꯅꯣ ꯑꯩ ꯄꯨꯡ ꯑꯃ ꯃꯈꯥꯏ ꯐꯥꯔꯦ ꯑꯩꯅ ꯉꯥꯏꯔꯒ ꯂꯩꯔꯤꯁꯦ ꯀꯩꯒꯤꯅꯣ ꯅꯣꯏꯅ ꯊꯦꯡꯅ ꯂꯥꯛꯇ꯭ꯔꯤꯁꯦ ꯑꯩ ꯊꯕꯛ ꯆꯠꯄꯒꯤ ꯃꯇꯝ ꯅꯣꯏꯅ ꯂꯣꯏꯅ ꯃꯥꯡꯍꯜꯂꯦ ꯁꯠ ꯁꯠ ꯂꯥꯛꯑꯣ ꯑꯩ ꯉꯥꯏꯔꯒ ꯂꯩꯔꯕꯅꯦ